ꯍꯜꯂꯣ ꯑꯧ ꯑꯧ ꯃꯥꯅꯦ ꯃꯥꯅꯦ ꯑꯩ

ꯑꯧ ꯌꯥꯝ ꯅꯨꯡꯉꯥꯏꯇ꯭ꯔꯦ ꯑꯁ ꯑꯩꯈꯣꯏꯒꯤ ꯎꯝ ꯏꯁꯤꯡꯒ ꯆꯥꯎꯁꯤꯟꯕꯅꯦ ꯋꯥꯔꯦ ꯌꯥꯝꯅ ꯆꯥꯕ ꯊꯛꯄꯁꯦ ꯆꯥꯕ ꯊꯛꯄꯁꯦ ꯑꯦꯟꯁꯥꯡ ꯅꯥꯄꯤꯁꯨ ꯂꯣꯏꯅ ꯇꯥꯡꯈꯠꯂꯕꯅꯤꯅ ꯑꯗꯨꯝ ꯑꯐꯪ ꯑꯐꯪꯕ ꯑꯗꯨꯝ ꯆꯥꯔ ꯂꯩꯔꯦ ꯍꯣꯏ ꯍꯣꯏ ꯍꯣꯏ ꯑꯗꯨꯃꯥꯏꯅ ꯎꯝ ꯌꯥꯝꯅ ꯋꯥꯗꯤ ꯋꯥꯔꯦ ꯐꯔꯦ ꯐꯔꯦ ꯑꯗꯨꯗꯤ